ꯑꯩꯅ ꯃꯃꯥꯡ ꯍꯞꯇꯥꯗ ꯘꯔꯤ ꯑꯝꯈꯛ ꯀꯛꯄꯅꯦꯕꯀꯣ ꯈꯔꯁꯨ ꯑꯗꯨꯝ ꯍꯣꯡꯉꯦꯅ ꯑꯗꯣ ꯑꯣꯐꯔ ꯂꯩꯌꯦꯅ ꯀꯛꯎꯕꯅꯦ ꯑꯗꯣ ꯄ꯭ꯔꯗꯛ ꯑꯗꯣ ꯗꯤꯂꯤꯕ꯭ꯔꯤꯖꯨ ꯊꯦꯡꯅ ꯑꯗꯨꯝ ꯌꯧ ꯗꯤꯂꯤꯕ꯭ꯔꯤꯖꯨ ꯅꯣꯡ ꯅꯤꯅꯤ ꯆꯣꯟꯊꯔꯒ ꯌꯧꯔꯛꯑꯦ ꯑꯗꯣ ꯀꯦꯁ ꯑꯣꯟ ꯗꯤꯂꯤꯕ꯭ꯔꯤꯕꯨꯗꯤ ꯍꯣꯏ ꯃꯥꯅꯤ ꯀꯦꯁ ꯑꯣꯟ ꯗꯤꯂꯤꯕ꯭ꯔꯤꯅꯤ ꯑꯗꯣ ꯄꯦꯀꯤꯡꯁꯦ ꯍꯥꯡꯉꯨꯔꯀꯥꯟꯗ ꯑꯈꯣꯏꯒꯤ ꯘꯔꯤꯁꯤ ꯃꯃꯥꯏ ꯀꯥꯏꯔꯒ ꯂꯩꯔꯝꯕ ꯑꯗꯨ ꯈꯤꯇꯪ ꯅꯨꯡꯉꯥꯏꯖꯗꯦ ꯑꯩꯈꯣꯏꯒꯤ ꯀ꯭ꯋꯥꯂꯤꯇꯤ ꯃꯦꯟꯇꯦꯟ ꯇꯧꯗꯕ ꯄꯦꯛꯀꯤꯡ ꯇꯧꯕ ꯃꯇꯝꯗ ꯑꯩꯈꯣꯏ ꯆꯦꯛꯁꯤꯟꯅ ꯇꯧꯕꯤꯔꯛꯇꯕ ꯑꯩꯈꯣꯏꯒꯤ ꯑꯗꯨꯃꯥꯏꯅ ꯀꯁꯇꯃꯔꯁꯤꯡꯒꯤ ꯊꯧ ꯄꯨꯛꯅꯤꯡ ꯁꯣꯛꯅꯤꯉꯥꯏ ꯑꯣꯏꯕ ꯊꯕꯛꯁꯦ ꯃꯇꯨꯡ ꯇꯧꯗꯅꯕ ꯍꯥꯏꯖꯔꯤ